ꯑꯩꯈꯣꯏꯒꯤ ꯆꯠꯅꯕꯤꯗ ꯅꯨꯄꯤꯁꯤꯡꯗ ꯊꯥꯒꯤ ꯈꯣꯡꯀꯥꯞ ꯂꯥꯛꯄꯁꯤ ꯍꯥꯟꯅꯗꯤ ꯌꯥꯝꯅ ꯍꯟꯊꯅ ꯎꯔꯝꯃꯤ ꯑꯗꯨꯕꯨ ꯆꯥꯎꯈꯠꯂꯛꯄꯩ ꯃꯇꯨꯡꯏꯟꯅ ꯍꯧꯖꯤꯛꯇꯤ ꯍꯟꯊꯅ ꯎꯅꯗ꯭ꯔꯦ ꯑꯗꯨꯒ ꯅꯨꯄꯤꯁꯤꯡꯅ ꯊꯥꯒꯤ ꯈꯣꯡꯀꯥꯞ ꯂꯥꯛꯄ ꯃꯇꯝꯗ ꯆꯠꯅꯒꯗꯕ ꯅꯤꯌꯣꯝ ꯑꯗꯨꯗꯤ ꯏꯔꯨꯖꯅꯗꯦ ꯑꯗꯨꯒ ꯆꯥꯛꯈꯨꯝ ꯆꯪꯗꯨꯅ ꯆꯥꯛ ꯏꯟꯁꯥꯡ ꯊꯣꯡꯕ ꯌꯥꯗꯦ ꯇꯔꯨ ꯇꯅꯥꯟꯅ ꯂꯩꯕ ꯑꯃꯁꯨꯡ ꯍꯛꯆꯥꯡ ꯐꯅ ꯂꯩꯕ ꯍꯥꯏꯕꯁꯤꯅ ꯑꯩꯈꯣꯏꯒꯤ ꯅꯨꯄꯤꯁꯤꯡꯒꯤꯗꯤ ꯈ꯭ꯋꯥꯏꯗꯒꯤ ꯐꯕ ꯃꯔꯨꯑꯣꯏꯕ ꯊꯧꯗꯥꯡꯅꯤ